ꯈꯨꯠꯅ ꯈꯨꯗꯦꯡꯗ ꯇꯧꯔꯒ ꯐꯤ ꯁꯨꯔꯝꯕꯁꯤꯡ ꯑꯗꯨ ꯋꯥꯁꯤꯡ ꯃꯦꯆꯤꯟꯅ ꯐꯤ ꯁꯨꯍꯜꯂꯦ ꯏꯪꯍꯟꯅꯕ ꯍꯣꯠꯅꯕ ꯃꯇꯝꯗ ꯑꯌꯤꯡꯕ ꯏꯁꯤꯡ ꯊꯛꯅꯕ ꯍꯣꯠꯅꯕ ꯃꯇꯝꯗ ꯐ꯭ꯔꯤꯖ ꯂꯩꯇ꯭ꯔꯤꯉꯩꯒꯤ ꯃꯇꯝꯗꯗꯤ ꯑꯩꯈꯣꯏꯅ ꯏꯁꯤꯡ ꯄꯨꯜꯗ ꯂꯣꯛꯀꯤ ꯏꯁꯤꯡ ꯑꯃꯗꯤ ꯆꯤꯡꯅꯨꯡ ꯃꯥꯅꯨꯡꯒꯤ ꯏꯁꯤꯡ ꯀꯌꯥ ꯑꯗꯨ ꯑꯌꯤꯡꯕꯅꯤ ꯈꯟꯗꯨꯅ ꯊꯛꯂꯝꯃꯤ ꯑꯗꯨꯕꯨ ꯐ꯭ꯔꯤꯖ ꯂꯥꯛꯂꯕ ꯃꯇꯝꯗꯗꯤ ꯑꯩꯈꯣꯏ ꯍꯧꯖꯤꯛ ꯐ꯭ꯔꯤꯖꯀꯤ ꯃꯇꯦꯡꯅ ꯅꯠꯇ꯭ꯔꯒ ꯏꯪꯍꯟꯅꯕ ꯏꯌꯔ ꯀꯨꯂꯔꯁꯤꯡꯒꯤ ꯃꯇꯦꯡꯅ ꯑꯩꯈꯣꯏ ꯀꯩꯅꯣ ꯇꯧꯔꯦ ꯑꯃꯗꯤ

ꯈꯨꯗꯛ ꯈꯨꯗꯛꯇ ꯑꯩꯈꯣꯏꯒꯤ ꯑꯪꯀꯒꯤ ꯐꯣꯜ ꯐꯪꯉꯦ ꯑꯃꯗꯤ ꯃꯣꯕꯥꯏꯜꯒꯤ ꯃꯇꯦꯡꯅ ꯑꯩꯈꯣꯏꯗ ꯑꯗꯨꯛꯀꯤ ꯃꯇꯤꯛ ꯀꯥꯟꯅꯕ ꯀꯌꯥ ꯑꯃ ꯄꯤꯔꯦ ꯑꯩꯈꯣꯏꯅ ꯌꯦꯡꯅꯤꯡꯕ ꯚꯤꯗꯤꯌꯣ ꯑꯣꯏꯕ ꯌꯥꯏ ꯑꯦꯅꯤ ꯇꯧꯅꯤꯡꯕ ꯊꯕꯛ ꯈꯨꯗꯤꯡꯃꯛ ꯆꯥꯎꯈꯠꯂꯦ ꯍꯧꯖꯤꯛ ꯃꯇꯝꯗ ꯇꯦꯛꯅꯣꯂꯣꯖꯤ ꯑꯁꯤ ꯑꯁꯨꯛꯀꯤ ꯃꯇꯤꯛ ꯆꯥꯎꯈꯠꯂꯛꯂꯦ ꯍꯧꯖꯤꯛꯇꯤ ꯇꯦꯛꯅꯣꯂꯣꯖꯤ ꯊꯝꯕꯨ ꯊꯝꯈ꯭ꯔꯒ ꯑꯦꯑꯥꯏꯒꯤ ꯃꯇꯝ ꯍꯥꯏꯕꯗꯨ ꯂꯥꯛꯄꯒ ꯆꯞ ꯃꯥꯅꯔꯦ ꯑꯗꯨꯅ ꯑꯩꯈꯣꯏꯅ